ꯂꯤꯛꯂꯥ ꯕꯦꯛꯀꯔꯤ ꯑꯣꯏꯕꯤꯔꯕ꯭ꯔꯣ ꯑꯩ ꯀꯛꯆꯤꯡ ꯃꯌꯥꯏ ꯂꯩꯀꯥꯏꯗꯒꯤ ꯅꯤꯕꯥꯔꯥꯅꯤ ꯀꯧꯖꯩ ꯑꯩꯅ ꯍꯥꯟꯅ ꯑꯣꯔꯗꯔ ꯇꯧꯖꯈꯤꯕ ꯆꯧꯃꯤꯟ ꯃꯦꯀ꯭ꯔꯣꯅꯤ ꯑꯗꯨꯗꯒꯤ ꯕ꯭ꯔꯤꯌꯥꯅꯤ ꯃꯁꯤꯗꯒꯤ ꯍꯦꯟꯅ ꯍꯧꯖꯤꯛ ꯀꯩꯀꯩ ꯑꯇꯣꯞꯄ ꯑꯥꯏꯇꯦꯝꯁꯤꯡ ꯌꯥꯎꯕꯤꯕꯒꯦ ꯌꯥꯎꯕꯤꯔꯒꯗꯤ ꯃꯣꯃꯣꯁ ꯑꯗꯨꯗꯒꯤ ꯖꯨꯏꯁ ꯁꯦꯛ ꯁꯦꯟꯋꯤꯁ ꯑꯗꯨꯅꯆꯤꯡꯕ ꯈꯔꯗꯪ ꯑꯣꯔꯗꯔ ꯇꯧꯖꯒꯦ ꯑꯃꯨꯛꯀ ꯊꯤꯟꯕꯤꯔꯛꯄ ꯃꯇꯝꯗ ꯄꯨꯂꯞ ꯄꯨꯟꯅ ꯊꯤꯟꯕꯤꯔꯛꯑꯣ ꯑꯗꯨꯒ ꯁꯦꯛꯁꯦ ꯕ꯭ꯂꯨꯕꯦꯔꯤꯒꯤ ꯑꯣꯏꯍꯟꯕꯤꯔꯛꯑꯣ ꯖꯨꯏꯁꯁꯨ ꯃꯦꯡꯒꯣꯒꯤ ꯖꯨꯏꯁꯇꯣ ꯑꯣꯏꯍꯟꯖꯤꯔꯛꯑꯣ ꯕ꯭ꯂꯨꯕꯦꯔꯤꯒꯤ ꯖꯨꯏꯁꯁꯦ ꯑꯅꯤ ꯁꯨꯍꯟꯕꯤꯔꯛꯑꯣ ꯑꯗꯨꯒ ꯀꯛꯆꯤꯡ ꯃꯌꯥꯏ ꯂꯩꯀꯥꯏ ꯌꯧꯔꯛꯄ ꯃꯇꯝꯗ ꯃꯤꯅꯤꯠ ꯀꯌꯥ ꯆꯪꯗꯧꯔꯤꯕꯅꯣ ꯍꯧꯖꯤꯛ ꯑꯩ ꯏꯁꯥꯃꯛ ꯌꯨꯝꯁꯤꯗ ꯂꯩꯖꯔꯤ ꯌꯥꯔꯒꯗꯤ ꯈꯔ ꯊꯨꯅ ꯑꯩꯅ ꯌꯨꯝꯗ ꯂꯩꯔꯤꯉꯩ ꯃꯇꯝ ꯑꯁꯤꯗ ꯗꯤꯂꯤꯚꯔꯤ ꯇꯧꯕꯤꯔꯛꯑꯣ ꯑꯗꯨꯒ ꯑꯩꯅ ꯍꯧꯖꯤꯛ ꯍꯥꯞꯆꯈ꯭ꯔꯤꯕ ꯄꯣꯠꯁꯛꯁꯤꯡ ꯃꯣꯃꯣꯁ ꯖꯨꯏꯁ ꯁꯦꯟꯋꯤꯁ ꯁꯦꯛ ꯑꯁꯤꯅꯆꯤꯡꯕꯁꯤꯡ ꯑꯁꯤ ꯄꯨꯂꯞ ꯌꯥꯎꯍꯟꯕꯤꯔꯒ ꯍꯥꯟꯅꯒꯤ ꯆꯧꯃꯤꯟꯁꯤꯡ ꯑꯗꯨꯁꯨ ꯌꯥꯎꯍꯟꯕꯤꯔꯒ ꯄꯨꯟꯅ ꯊꯤꯟꯕꯤꯔꯛꯑꯣ ꯀꯣ